ꯂꯣꯛꯗꯥꯎꯟꯒꯤ ꯃꯇꯝꯗ ꯃꯤꯌꯥꯝꯅ ꯔꯤꯃꯣꯠꯋꯥꯛꯇ ꯑꯦꯗꯣꯞꯇꯦꯠ ꯇꯧꯔꯛꯄꯗꯒꯤ ꯑꯣꯟꯂꯥꯏꯟ ꯑꯗꯨꯕꯨ ꯇꯝꯕ ꯑꯃꯁꯨꯡ ꯗꯤꯖꯤꯇꯦꯜ ꯑꯦꯛꯇꯤꯕꯤꯇꯤ ꯍꯦꯟꯒꯠꯂꯛꯄꯗꯒꯤ ꯃꯣꯕꯥꯏꯜ ꯗꯤꯕꯥꯏꯁ ꯑꯃꯁꯨꯡ ꯂꯦꯞꯇꯣꯞ ꯁꯤꯖꯤꯟꯅꯕ ꯍꯦꯟꯒꯠꯂꯛꯈꯤ ꯃꯁꯤꯒꯤ ꯑꯍꯣꯡꯕ ꯑꯁꯤꯅ ꯄ꯭ꯔꯗꯛꯇꯤꯕꯤꯇꯤ ꯏꯗꯨꯀꯦꯁꯟ ꯑꯃꯁꯨꯡ ꯁꯣꯁꯦꯜ ꯀꯟꯅꯦꯛꯁꯤꯡꯒꯤ ꯍꯛꯇꯨꯅ ꯊꯝꯕꯗ ꯇꯦꯛꯅꯣꯂꯣꯖꯤꯒꯤ ꯃꯔꯨꯑꯣꯏꯕ ꯑꯗꯨ ꯐꯣꯡꯗꯣꯛꯈꯤ ꯑꯍꯥꯟꯕ ꯑꯦꯖꯁꯃꯦꯟꯁꯤꯡꯅ ꯑꯅꯧꯕ ꯗꯤꯖꯤꯇꯦꯜꯒꯤ ꯈꯨꯠꯂꯥꯏꯁꯤꯡ ꯇꯝꯕ ꯑꯃꯁꯨꯡ ꯔꯤꯃꯣꯠ ꯀꯣꯂꯥꯕꯣꯔꯦꯁꯟ ꯃꯦꯅꯦꯖ ꯇꯧꯕꯒꯨꯝꯕ ꯁꯤꯡꯅꯕ ꯀꯌꯥ ꯄꯤꯔꯕꯁꯨ ꯃꯤꯑꯣꯏ ꯀꯌꯥꯅ ꯌꯨꯝꯗꯒꯤ ꯊꯕꯛ ꯇꯧꯕ ꯑꯃꯁꯨꯡ ꯇꯝꯕꯅ ꯄꯤꯔꯤꯕ ꯐ꯭ꯂꯦꯛꯁꯤꯕꯤꯂꯤꯇꯤ ꯑꯃꯁꯨꯡ ꯈꯨꯗꯣꯡ ꯆꯥꯕ ꯑꯁꯤ ꯊꯥꯒꯠꯈꯤ ꯑꯦꯛꯁꯄꯤꯔꯤꯌꯦꯟꯁ ꯑꯁꯤ ꯌꯥꯝꯅ ꯈꯦꯠꯅꯈꯤ ꯈꯔꯅ ꯋꯥꯛ ꯂꯥꯏꯐꯀꯤ ꯉꯝꯈꯩꯁꯤꯡ ꯊꯨꯒꯥꯏꯕꯅ ꯃꯔꯝ ꯑꯣꯏꯗꯨꯅ ꯋꯥꯈꯟ ꯋꯥꯕ ꯊꯦꯡꯅꯈꯤ ꯑꯗꯨꯒ ꯈꯔꯅ ꯑꯣꯇꯣꯅꯣꯃꯤ ꯑꯃꯁꯨꯡ ꯏꯐꯤꯁꯦꯟꯗꯤ ꯍꯦꯟꯒꯠꯍꯟꯕꯅꯤ ꯑꯗꯨ ꯈꯨꯗꯣꯡꯆꯥꯕ ꯑꯗꯨ ꯂꯩꯈꯤ ꯑꯄꯨꯟꯕ ꯑꯣꯏꯅ ꯂꯥꯏꯆꯠ ꯑꯅꯤꯅ ꯇꯣꯞ ꯇꯣꯞꯄ ꯃꯥꯂꯦꯝꯒꯤ ꯃꯤꯌꯥꯝꯒꯤ ꯃꯔꯛꯇ ꯅꯨꯡꯇꯤꯒꯤ ꯄꯨꯟꯁꯤꯗ ꯇꯦꯛꯅꯣꯂꯣꯖꯤꯗ ꯊꯨꯒꯥꯏꯕ ꯇꯝꯕ ꯌꯦꯡꯁꯤꯜꯍꯜꯂꯤ